ꯇ꯭ꯌꯨꯄ ꯋꯦꯜ ꯑꯁꯤꯅ ꯇꯧꯔꯤꯕ ꯊꯕꯛꯁꯤ ꯂꯩꯅꯨꯡꯗꯒꯤ ꯏꯁꯤꯡ ꯆꯤꯡꯈꯠꯄ ꯑꯗꯨ ꯑꯩꯈꯣꯏꯅ ꯂꯩꯅꯨꯡꯗꯒꯤ ꯏꯁꯤꯡ ꯆꯤꯡꯈꯠꯄ ꯍꯥꯏꯁꯦ ꯑꯅꯤ ꯊꯣꯛꯅ ꯁꯤꯖꯤꯟꯅꯩ ꯑꯍꯥꯟꯕꯗ

ꯑꯩꯈꯣꯏꯒꯤ ꯈꯨꯟ ꯑꯩꯈꯣꯏ ꯈꯨꯡꯒꯪꯁꯤꯗ ꯒꯨꯍꯥ ꯃꯛꯇꯤ ꯂꯩꯇꯦ ꯑꯗꯨꯒ ꯑꯆꯧꯕ ꯄꯨꯈ꯭ꯔꯤ ꯂꯩ ꯍꯥꯏꯔꯤꯕ ꯄꯨꯈ꯭ꯔꯤ ꯑꯁꯤꯗ ꯑꯩꯈꯣꯏ ꯃꯐꯝꯁꯤꯗ ꯂꯩꯔꯤꯕ ꯑꯩꯈꯣꯏꯒꯤ ꯂꯩꯀꯥꯏꯒꯤ ꯃꯌꯥꯝ ꯑꯁꯤꯅ ꯐꯤꯁꯨ ꯐꯤꯆꯥꯝꯕ ꯁꯤꯖꯤꯟꯅꯩ ꯂꯣꯏꯅꯅ ꯏꯔꯨꯖꯕꯗꯁꯨ ꯁꯤꯖꯤꯟꯅꯩ